ꯍꯜꯂꯣ ꯑꯩ ꯐꯣꯟ ꯇꯧꯖꯔꯛꯏꯖꯦ ꯁꯣꯝꯒꯤ ꯗꯨꯀꯥꯟꯗꯒꯤ ꯑꯩꯈꯣꯏ ꯅꯍꯥꯟ ꯑꯣꯟꯂꯥꯟꯗ ꯑꯗꯒꯤ ꯋꯦꯕ ꯁꯥꯏꯠ ꯀꯩꯀꯥꯗ ꯐꯣꯟꯒꯤ ꯑꯣꯐꯔ ꯂꯥꯛꯄꯗ ꯑꯩ ꯏꯁꯥꯁꯤ ꯂꯥꯛꯑꯒ ꯁꯣꯝꯒꯤ ꯗꯨꯀꯥꯟꯗꯒꯤ ꯃꯣꯕꯥꯏꯜ ꯐꯣꯟ ꯑꯃ ꯂꯧꯖꯕꯅꯦ ꯐꯣꯟꯁꯦ ꯑꯍꯥꯟꯕ ꯑꯦꯗꯕꯔꯇꯥꯏꯖꯃꯦꯟ ꯀꯩꯀꯥꯗꯤ ꯌꯥꯝ ꯐꯖꯕ ꯑꯗꯣ ꯄꯣꯠꯁꯦ ꯑꯩꯁꯨ ꯌꯦꯡ ꯌꯦꯡꯍꯧꯗꯕꯤꯗ ꯄꯣꯠꯁꯦ ꯑꯗꯨꯝ ꯑꯦꯗꯕꯔꯇꯥꯏꯖꯇ ꯎꯕ ꯄꯣꯠꯁꯤꯡꯗꯣ ꯑꯗꯨ ꯈꯜꯂꯒ ꯐꯣꯟꯁꯦ ꯑꯗꯨꯝ ꯌꯦꯡꯗꯕꯤꯗ ꯂꯧꯔꯕꯅꯦ ꯇꯧꯕꯇꯕꯨ ꯑꯩꯅ ꯈꯜꯂꯨꯕꯗꯨꯒ ꯑꯣꯏꯔꯝꯃꯤꯕ ꯄꯣꯠꯁꯤꯒ ꯈꯦꯠꯅꯕ ꯌꯥꯝ ꯂꯩꯔꯝꯃꯦ ꯒꯤꯞ ꯍꯦꯝꯄꯔ ꯀꯩꯀꯥ ꯑꯍꯦꯟꯕ ꯄꯤꯅꯤ ꯍꯥꯏꯕ ꯈꯣꯠꯄ ꯑꯗꯨꯝꯕꯗꯨꯁꯨ ꯌꯥꯎꯔꯝꯗ꯭ꯔꯦ ꯑꯗꯨꯒ ꯐꯣꯟꯁꯦ ꯍꯥꯡꯗꯣꯛꯎꯔ ꯀꯥꯟꯗ ꯍꯥꯏ ꯐꯣꯟꯒꯤ ꯐꯤꯆꯔ ꯀꯩꯀꯥꯁꯦ ꯈꯤꯇꯪ ꯑꯩꯅ ꯄꯥꯝꯕꯗꯣ ꯑꯣꯏꯔꯝꯗꯕ ꯍꯥꯏꯇꯥꯔꯦ ꯑꯗꯣ ꯁꯣꯝꯅ ꯑꯦꯗꯕꯔꯇꯥꯏꯖꯃꯦꯟꯗꯗꯤ ꯌꯥꯝ ꯐꯖꯅ ꯃꯑꯣꯡ ꯇꯥꯅ ꯇꯧꯕꯤꯈꯤꯕꯗꯣ ꯑꯃꯔꯣꯝꯗꯗꯤ ꯌꯥꯝꯅ ꯄꯥꯝꯃꯨꯕꯅꯦ ꯑꯗꯣ ꯑꯦꯗꯕꯔꯇꯥꯏꯖꯃꯦꯟꯗꯨꯒ ꯇꯧꯔꯝꯃꯤꯕ ꯐꯣꯟꯁꯤꯒꯤ ꯐꯤꯕꯝꯁꯤꯒ ꯌꯥꯝ ꯇꯥꯏꯌꯣꯟꯅꯔꯝꯃꯦ ꯃꯁꯤ ꯌꯥꯝ ꯅꯨꯡꯉꯥꯏꯖꯗꯦ ꯑꯩꯅ ꯈꯜꯂꯨꯕꯒ ꯇꯧꯊꯣꯔꯛꯏꯁꯤꯒ ꯌꯥꯝ ꯈꯦꯠꯅꯔꯦ ꯃꯁꯤ ꯁꯣꯝꯅ ꯇꯧꯕꯤꯕ ꯑꯦꯗꯕꯔꯇꯥꯏꯖꯃꯦꯟꯗꯨꯅ ꯑꯩꯈꯣꯏ ꯃꯌꯥꯝꯗ ꯈꯪꯖꯗꯕ ꯋꯥꯈꯟ ꯍꯦꯛꯇ ꯈꯨꯗꯛꯇ ꯂꯧꯅꯤꯡꯕ ꯑꯄꯥꯝꯕ ꯂꯩꯔꯨꯕ ꯑꯩꯈꯣꯏꯗꯗꯤ ꯈꯤꯇꯪ ꯋꯥꯈꯟ ꯅꯨꯡꯉꯥꯏꯖꯗꯦ ꯍꯥꯏꯇꯥꯔꯦ ꯃꯇꯨꯡꯗꯤ ꯁꯨꯃꯥꯏꯅ ꯇꯧꯕꯁꯦ ꯇꯧꯍꯟꯅꯤꯡꯗꯦ ꯑꯩꯇ ꯅꯠꯇꯅ ꯑꯇꯣꯞꯄ ꯐꯣꯟꯁꯤ ꯄꯥꯝꯕꯤꯕ ꯏꯆꯤꯜ ꯏꯅꯥꯎꯁꯤꯡꯗ ꯀꯣꯟꯅ ꯂꯥꯛꯄ ꯅꯨꯡꯉꯥꯏꯇꯕꯁꯤꯡꯗꯣ ꯑꯩꯈꯣꯏ ꯊꯣꯛꯍꯟꯅꯤꯡꯗꯦ ꯃꯇꯨꯡꯗꯤ ꯁꯤꯒꯨꯝ ꯍꯥꯏꯅ ꯀꯩꯅꯣ ꯇꯧꯕꯁꯦ ꯇꯧꯍꯟꯕꯤꯒꯅꯣ ꯑꯩ ꯏꯃꯥꯅꯕꯁꯤꯡ ꯑꯃꯃꯗꯁꯨ ꯁꯨꯃꯥꯏꯅ ꯐꯣꯟꯁꯦ ꯅꯣꯏ ꯁꯤꯗꯩ ꯂꯧꯔꯒ ꯁꯨꯃꯥꯏꯅ ꯋꯥꯈꯟ ꯅꯨꯡꯉꯥꯏꯇꯕꯁꯦ ꯑꯩ ꯇꯧꯍꯟꯅꯤꯡꯗꯦ